ꯍꯜꯂꯣ ꯒꯨꯗ ꯒꯨꯗ ꯃꯣꯔꯅꯤꯡ ꯁꯥꯔ ꯑꯥ ꯅꯨꯡꯉꯥꯏꯔꯤꯕ꯭ꯔꯣ

ꯑꯥ

ꯑꯍꯣꯏ ꯍꯣꯏ ꯍꯣꯏ ꯁꯥꯔ ꯎꯝ

ꯍꯣꯏ ꯍꯣꯏ ꯁꯥꯔ ꯑꯩꯒꯤ ꯍꯥꯏꯕꯗꯤ ꯗꯥꯏꯅꯥ ꯁꯣꯞꯇꯣ ꯃꯗꯨ ꯁꯦꯠꯇ ꯃꯔꯤ ꯈꯛ ꯍꯥꯜꯂꯦꯕꯀꯣ ꯑꯗꯨꯒꯤꯗꯨ ꯁꯤꯗ ꯀꯁꯇꯃꯔꯅꯁꯨ ꯍꯥꯏꯔꯛꯑꯦ ꯑꯩꯒꯤ ꯗꯨꯀꯥꯟꯗ ꯂꯧꯕꯗꯁꯨ ꯃꯣꯏꯅ ꯃꯃꯜꯒ ꯆꯥꯟꯅꯗꯦ ꯑꯗꯨꯃꯥꯏꯅ ꯍꯥꯏꯔꯛꯑꯦ ꯐꯤꯗꯕꯦꯛ ꯑꯗꯨꯃꯥꯏꯅ ꯄꯤꯔꯛꯑꯦ ꯑꯗꯨꯅ ꯌꯥꯔꯒꯗꯤ ꯑꯗ ꯍꯧꯖꯤꯛꯀꯤ ꯗꯥꯏꯅꯥ ꯁꯣꯞꯇꯨ ꯁꯦꯠꯇ ꯃꯔꯤ ꯍꯥꯟꯕꯗꯨ ꯃꯉꯥꯒꯨꯝꯕ ꯍꯥꯟꯍꯟꯁꯦ ꯑꯗꯨ ꯑꯗꯨꯒꯤꯁꯨ ꯑꯗꯨꯝ ꯇꯥꯟꯅꯁꯦ

ꯍꯣꯏ ꯍꯣꯏ ꯁꯥꯔ

ꯍꯣꯏ ꯍꯣꯏ ꯐꯔꯦ ꯐꯔꯦ ꯎꯝ ꯎꯝ ꯍꯣꯏ ꯍꯣꯏ ꯍꯣꯏ ꯍꯣꯏ ꯑꯣꯀꯦ ꯁꯥꯔ ꯑꯥ